ꯚꯥꯔꯠꯀꯤ ꯈ꯭ꯋꯥꯏꯗꯒꯤ ꯃꯔꯨ ꯑꯣꯏꯕ ꯃꯦꯗꯤꯌꯥꯁꯤꯡꯗꯨꯒꯤ ꯃꯃꯤꯡꯗꯤ ꯇꯣꯝ ꯇꯤ ꯚꯤ ꯑꯥꯏ ꯑꯦꯁ ꯇꯤ ꯚꯤ ꯅ꯭ꯌꯨꯁ ꯇꯤ ꯚꯤ ꯄꯣꯛꯅꯐꯝ ꯍꯨꯌꯦꯟ ꯂꯥꯟꯄꯥꯎ ꯁꯉꯥꯏ ꯏꯆꯦꯜ ꯑꯦꯛꯁꯄ꯭ꯔꯦꯁ ꯍꯨꯌꯦꯟ ꯂꯥꯟꯄꯥꯎ ꯑꯃꯁꯨꯡ ꯏꯪꯂꯤꯁ ꯈꯕꯔ